ꯃꯅꯤꯄꯨꯔꯤ ꯂꯣꯟ ꯑꯁꯤ ꯃꯁꯥꯒꯤ ꯃꯌꯦꯛ ꯑꯃꯁꯨꯡ ꯏꯁꯀ꯭ꯔꯤꯞ ꯂꯩꯖꯕ ꯂꯣꯟꯅꯤ ꯃꯅꯤꯄꯨꯔꯤ ꯀꯂꯥ ꯑꯃꯗꯤ ꯁꯪꯁꯀ꯭ꯔꯤꯠ ꯇꯤ ꯃꯁꯥꯅ ꯂꯩꯖꯔꯛꯏ ꯃꯤꯄꯨꯝ ꯈꯨꯗꯤꯡꯃꯛꯅ ꯊꯛꯁꯤ ꯈꯥꯁꯤ ꯀꯥꯏꯗꯅ ꯂꯣꯟ ꯑꯃꯗꯤ ꯀꯂꯥ ꯁꯪꯁꯀ꯭ꯔꯤꯇꯤꯕꯨ ꯑꯋꯥꯡꯕ ꯊꯥꯛꯇ ꯍꯧꯖꯤꯛꯀꯤ ꯃꯤꯔꯣꯜꯁꯤꯡꯅ ꯆꯥꯎꯈꯠꯅꯕ ꯍꯣꯠꯅꯔꯤ ꯃꯁꯤꯗ ꯑꯩꯁꯨ ꯑꯆꯧꯕ ꯃꯇꯦꯡ ꯃꯌꯥꯝ ꯑꯃ ꯄꯥꯡꯗꯨꯅ ꯂꯣꯟ ꯑꯃꯗꯤ ꯆꯠꯅꯕꯤꯕꯨ ꯑꯋꯥꯡꯕ ꯊꯥꯛꯇ ꯊꯝꯂꯤ